ꯒꯣꯚꯔꯃꯦꯟꯠꯀꯤ ꯁ꯭ꯀꯤꯝꯁꯤꯡꯗ ꯍꯧꯖꯤꯛ ꯍꯟꯗꯛ ꯌꯥꯝ ꯀꯟꯅ ꯑꯃꯨꯛꯀ ꯑꯩꯈꯣꯏꯗ ꯀꯥꯟꯅꯕ ꯐꯪꯉꯤꯕꯁꯦ ꯑꯩꯈꯣꯏꯒꯤ ꯔꯤꯂꯤꯞ ꯀꯦꯝꯞꯇ ꯂꯩꯗꯅ ꯅꯥꯔꯛꯄ ꯈꯣꯠꯂꯛꯄ ꯃꯇꯝꯗ ꯆꯤꯞ ꯃꯤꯅꯤꯁꯇꯔ ꯍꯛꯁꯦꯜ ꯀꯥꯔꯗ ꯑꯝꯗꯤ ꯄꯤ ꯑꯦꯝ ꯖꯦ ꯋꯥꯏ ꯑꯁꯤꯅ ꯑꯩꯈꯣꯏꯒꯤ ꯄ꯭ꯔꯖꯥꯁꯤꯡꯗ ꯋꯥꯔꯒ ꯂꯩꯔꯤꯕ ꯄ꯭ꯔꯖꯥꯁꯤꯡ ꯃꯥꯌꯣꯛꯅꯔꯤꯕ ꯂꯥꯟ ꯃꯥꯌꯣꯛꯅꯔꯤꯕ ꯄ꯭ꯔꯖꯥꯁꯤꯡꯗ ꯌꯥꯝꯅ ꯀꯥꯟꯅꯕ ꯄꯤ ꯍꯥꯏ ꯇꯥꯔꯦ